ꯑꯪꯀꯜ ꯔꯥꯖꯦꯟ ꯍꯌꯦꯡ ꯂꯝꯂꯣꯡꯗꯒꯤꯅ ꯕꯤꯁꯦꯟꯄꯨꯔꯐꯥꯎꯗ ꯆꯠꯁꯦꯑꯅ ꯍꯥꯏꯕꯗꯣ ꯑꯪꯀꯜꯗꯣ ꯍꯌꯦꯡꯗꯣ ꯁꯣꯏꯔꯣꯏꯗꯕ ꯅꯠꯇ꯭ꯔꯣ ꯑꯗꯣ ꯍꯌꯦꯡ ꯄꯨꯡ ꯃꯥꯄꯟ ꯑꯗꯥ꯭ꯋꯏꯗ ꯆꯠꯁꯦ ꯑꯪꯀꯜꯅ ꯀꯩꯒꯨꯝꯕ ꯌꯥꯔꯣꯏ ꯍꯥꯏꯇꯥꯔꯁꯨ ꯑꯗꯨꯝ ꯍꯥꯏꯕꯤꯔꯛꯑꯣ ꯌꯥꯅꯤ ꯍꯥꯏꯔꯁꯨ ꯑꯗꯨꯝ ꯍꯥꯏꯕꯤꯔꯛꯑꯣ ꯑꯗꯣ ꯍꯌꯦꯡꯁꯦ ꯊꯕꯛꯁꯦ ꯆꯠꯅꯕꯗꯤ ꯇꯧꯁꯦ ꯑꯪꯀꯜ ꯄꯨꯡꯗꯤ ꯁꯣꯏꯕꯤꯔꯛꯀꯅꯨꯀꯣ ꯄꯨꯡ ꯃꯥꯄꯟ ꯑꯗꯥ꯭ꯋꯏꯗ